ꯑꯩꯅ ꯑꯣꯟꯂꯥꯏꯟꯗꯒꯤ ꯋꯥꯟ ꯄ꯭ꯂꯁ ꯆꯥꯔꯖꯔ ꯑꯃ ꯑꯣꯔꯗꯔ ꯇꯧꯖꯩ ꯑꯗꯨ ꯌꯥꯝꯅꯁꯨ ꯅꯨꯡꯉꯥꯏꯌꯦ ꯑꯗꯨꯒ ꯌꯥꯝ ꯊꯨꯅꯁꯨ ꯆꯪꯉꯦ ꯑꯇꯣꯞꯄ ꯆꯥꯔꯖꯔꯒ ꯆꯥꯡꯗꯝꯅꯕꯗ ꯌꯥꯝꯁꯨ ꯈꯦꯠꯅꯩꯌꯦ ꯑꯊꯨꯕ ꯊꯕꯛꯁꯨ ꯌꯥꯝ ꯅꯪꯍꯜꯂꯤ ꯑꯇꯣꯞꯄ ꯆꯥꯔꯖꯔꯗꯤ ꯇꯧꯔꯁꯨ ꯌꯥꯝ ꯇꯞꯅ ꯆꯪꯉꯦ ꯑꯗꯨꯕꯨ ꯑꯩꯅ ꯍꯧꯖꯤꯛ ꯄꯥꯏꯖꯔꯤꯕ ꯋꯥꯟ ꯄ꯭ꯂꯁꯀꯤ ꯆꯥꯔꯖꯔ ꯁꯤ ꯇꯥꯏꯞꯇꯤ ꯑꯁꯤ ꯌꯥꯝꯅꯁꯨ ꯅꯨꯡꯉꯥꯏꯌꯦ ꯑꯗꯨꯒ ꯌꯥꯝ ꯊꯨꯅꯁꯨ ꯆꯪꯉꯦ ꯑꯩꯈꯣꯏꯒꯤ ꯊꯕꯛ ꯈꯨꯗꯤꯡꯃꯛ ꯃꯥꯅ ꯅꯪꯍꯜꯂꯤ ꯑꯗꯣ ꯋꯥꯟ ꯄ꯭ꯂꯁꯀꯤ ꯆꯥꯔꯖꯔ ꯑꯁꯤ ꯑꯩꯗꯤ ꯌꯥꯝꯅ ꯄꯥꯝꯖꯩꯌꯦ